ꯑꯍꯥꯟꯕ ꯃꯛꯇꯗ ꯊꯥꯒꯠꯆꯔꯤ ꯑꯥꯔꯠꯁ ꯑꯦꯟ ꯀ꯭ꯔꯥꯐ ꯑꯥꯔꯠꯁ ꯑꯦꯟ ꯀ꯭ꯔꯥꯐ ꯍꯥꯏꯕꯁꯤ ꯈꯨꯠꯅ ꯁꯥꯕ ꯋꯥꯅ ꯄꯨꯊꯣꯛꯄ ꯎꯅ ꯄꯨꯊꯣꯛꯄ ꯁꯤꯕꯨꯅꯤ ꯑꯗꯨꯅ ꯀ꯭ꯔꯥꯐ ꯑꯥꯔꯠꯁ ꯑꯦꯟ ꯀ꯭ꯔꯥꯐ ꯍꯥꯏꯕꯁꯤꯗꯤ ꯈꯨꯠꯅ ꯁꯥꯕꯅ ꯋꯥꯅ ꯁꯥꯕꯅ ꯀꯔꯤꯅꯣ ꯎꯅ ꯁꯥꯕꯅ ꯀꯔꯤꯅꯣ ꯁꯤꯅꯤ ꯈꯦꯠꯅꯕꯁꯤ ꯂꯩ ꯑꯗꯨꯅ ꯎꯅ ꯁꯥꯕꯅ ꯎꯒꯤ ꯑꯗꯨꯒ ꯋꯥꯅ ꯁꯥꯕꯅ ꯋꯥꯒꯤ ꯑꯗꯨꯅ ꯀ꯭ꯔꯥꯐ ꯍꯥꯏꯕꯁꯤ ꯋꯥꯅ ꯁꯥꯕ ꯇꯥꯔꯕꯗꯤ ꯋꯥꯅ ꯁꯥꯕ ꯈꯨꯠꯁꯥ ꯃꯌꯥꯝ ꯂꯩꯔꯦ ꯊꯨꯝꯃꯣꯛ ꯁꯥꯕ ꯂꯩ ꯄꯣꯂꯥꯡ ꯁꯥꯕ ꯂꯩ ꯌꯥꯡꯀꯣꯛ ꯁꯥꯕ ꯂꯩ ꯑꯗꯨꯒ ꯁꯣ ꯃꯦꯅꯤ ꯗꯤꯐ꯭ꯔꯦꯟꯁ ꯑꯩꯈꯣꯏꯅ ꯁꯥꯕ ꯌꯥꯏ ꯋꯥꯁꯤꯅ ꯄꯨꯊꯣꯛꯂꯒ ꯑꯩꯈꯣꯏꯒꯤ ꯀꯥꯟꯅꯅꯕ ꯊꯨꯝꯃꯣꯛ ꯁꯥꯕ ꯊꯨꯝꯃꯣꯛꯁꯤꯅ ꯑꯩꯈꯣꯏꯗ ꯀꯥꯟꯅꯕ ꯄꯤ ꯑꯗꯨꯒ ꯈꯔꯥꯏ ꯁꯥꯕ ꯑꯣꯔ ꯄꯣꯂꯥꯡ ꯁꯥꯕ ꯁꯨꯃꯥꯏꯅ ꯈꯦꯠꯅꯕ ꯍꯥꯏꯕꯁꯤ ꯂꯩ ꯎꯅ ꯁꯥꯕ ꯍꯥꯏꯕꯁꯤꯅ ꯎꯒꯤ ꯁꯣ ꯃꯦꯅꯤ ꯂꯩꯔꯦ ꯎꯅ ꯁꯥꯔꯁꯨ ꯑꯗꯨꯒ ꯋꯥꯅ ꯁꯥꯕ ꯍꯥꯏꯕꯁꯦ

ꯇꯣꯉꯥꯟ ꯇꯣꯉꯥꯟꯕ ꯃꯥ ꯃꯥꯒꯤ ꯑꯍꯩꯕ ꯄꯨꯊꯣꯛꯂꯒ ꯁꯥꯏ ꯑꯗꯨꯅ ꯊꯨꯝꯃꯣꯛ ꯍꯥꯏꯕꯁꯤꯅ ꯌꯥꯝꯅ ꯀꯨꯡꯅ ꯁꯥꯕ ꯊꯨꯝꯃꯣꯛꯅꯤ ꯑꯗꯨꯒ ꯄꯣꯂꯥꯡ ꯍꯥꯏꯕꯁꯤꯅ ꯄꯩꯌꯥ ꯂꯟꯅ ꯁꯥꯔꯒ ꯁꯥꯕ ꯄꯣꯂꯥꯡꯅꯤ ꯑꯗꯨꯅ ꯁꯨꯃꯥꯏꯅ ꯈꯦꯠꯅꯕ ꯑꯁꯤ ꯃꯈꯟ ꯃꯈꯟ ꯃꯈꯟ ꯃꯈꯟ ꯋꯥꯅ ꯁꯥꯕ ꯑꯣꯏꯔꯁꯨ ꯃꯈꯟ ꯃꯈꯟ ꯁꯨꯃꯥꯏꯅ ꯎꯕ ꯐꯪꯏ ꯑꯗꯨꯅ ꯑꯩꯈꯣꯏꯒꯤ ꯃꯃꯟ ꯃꯃꯟꯗꯁꯨ ꯈꯦꯠꯅꯩ ꯑꯗꯨꯒ ꯀꯨꯡꯅ ꯊꯨꯝꯃꯣꯛ ꯁꯥꯕꯅ ꯃꯃꯟ ꯋꯥꯡꯏ ꯈꯔꯥꯏ ꯁꯥꯕꯅ ꯃꯃꯟ ꯈꯔ ꯇꯥꯏ ꯑꯗꯨꯅ ꯋꯥꯁꯤꯅ ꯈꯔꯥꯏ ꯁꯥꯕ ꯇꯥꯔꯗꯤ ꯋꯥꯁꯤꯅ ꯂꯟꯅ ꯋꯥꯁꯤ ꯌꯥꯝ ꯆꯪꯗꯦ ꯊꯨꯝꯃꯣꯛ ꯑꯩꯈꯣꯏꯅ ꯁꯥꯔꯕꯗꯤ ꯋꯥꯁꯦ ꯈꯔ ꯆꯪꯏ ꯑꯗꯨꯅ ꯁꯨꯃꯥꯏꯅ ꯈꯦꯠꯅꯕꯁꯤ ꯈꯨꯠꯅ ꯁꯥꯕꯗ ꯋꯥꯒꯤ ꯄꯨꯊꯣꯛꯄꯗ ꯁꯨꯃꯥꯏꯅ ꯂꯩ ꯑꯗꯨꯒ ꯎꯅ ꯁꯥꯕꯗꯨꯅ ꯎꯒꯤ ꯃꯃꯟ ꯎꯒꯤ ꯈꯨꯠꯁꯥ ꯍꯥꯏꯗꯤ ꯃꯌꯥꯝ ꯂꯩꯔꯦ ꯎꯒꯤꯁꯨ ꯖꯥꯠ ꯖꯥꯠ ꯃꯥꯒꯤ ꯃꯥꯒꯤ ꯑꯄꯥꯝꯕ ꯃꯥꯒꯤ ꯃꯥꯒꯤ ꯑꯍꯩꯕ ꯄꯨꯊꯣꯛꯂꯒ ꯁꯥꯔꯒ ꯑꯩꯈꯣꯏꯗ ꯁꯨꯃꯥꯏꯅ ꯇꯥꯏꯕꯪ ꯃꯤ ꯑꯩꯈꯣꯏꯗ ꯀꯥꯟꯅꯕ ꯄꯤ ꯑꯗꯨꯅ ꯁꯨꯃꯥꯏꯅ ꯍꯤꯡꯂꯤꯉꯩꯗ ꯑꯩꯈꯣꯏꯒꯤ ꯍꯤꯡꯅꯅꯕꯒꯤꯗꯃꯛꯇ ꯁꯥꯔꯒ ꯋꯥ ꯎ ꯋꯥꯅ ꯁꯥꯔꯒ ꯑꯩꯒꯤ ꯏꯁꯥꯒꯤ ꯍꯩꯖꯕ ꯄꯨꯊꯣꯛꯂꯒ ꯈꯨꯠꯅ ꯁꯥꯔꯒ ꯄꯨꯊꯣꯛꯂꯒ ꯇꯥꯏꯕꯪꯄꯥꯟ ꯑꯩꯈꯣꯏꯁꯤ ꯍꯤꯡꯕꯁꯨ ꯌꯥꯎꯔꯤꯕꯅꯤ ꯑꯗꯨꯅ ꯑꯩꯒꯤ ꯃꯦꯟꯇꯦꯅꯦꯟꯁ ꯌꯣꯜꯂꯒ ꯑꯩꯒꯤ ꯃꯦꯟꯇꯦꯅꯦꯟꯁ ꯏꯃꯨꯡꯒꯤ ꯐꯦꯃꯂꯤꯒꯤ ꯑꯋꯥꯠ ꯑꯄꯥꯒꯤ ꯁꯨꯃꯥꯏꯅ ꯃꯦꯟꯁꯤꯜꯂꯒ ꯑꯋꯥꯠ ꯑꯄꯥ ꯃꯦꯟꯁꯤꯜꯂꯒ ꯋꯥꯁꯤꯅ ꯑꯩꯈꯣꯏꯒꯤ ꯀꯥꯟꯅꯕ ꯑꯃꯁꯨꯡ ꯎꯒꯤ ꯈꯨꯠꯅ ꯁꯥꯕ ꯄꯨꯝꯅꯃꯛ ꯑꯁꯦ ꯑꯩꯈꯣꯏꯗ ꯀꯥꯟꯅꯕ ꯄꯤꯔꯒ ꯄꯨꯝꯅꯃꯛ ꯑꯁꯦ ꯑꯩꯈꯣꯏꯒꯤ ꯍꯤꯡꯕꯒꯤ ꯍꯤꯡꯕꯗ ꯗꯔꯀꯥꯔ ꯑꯣꯏꯔꯕ ꯁꯤꯒꯨꯝꯕ ꯋꯥ ꯎ ꯋꯥꯁꯤꯅ ꯑꯩꯈꯣꯏꯗ ꯄꯤꯕꯤ ꯑꯗꯨꯅ ꯑꯩꯈꯣꯏꯒꯤ ꯍꯤꯡꯂꯤ ꯃꯈꯩꯗꯤ ꯑꯩꯈꯣꯏ ꯍꯦꯟꯗꯤꯀ꯭ꯔꯥꯐ ꯍꯦꯟꯗꯤꯀ꯭ꯔꯥꯐ ꯍꯥꯏꯇꯔꯦ

ꯑꯩꯒꯤ ꯑꯍꯩꯕ ꯄꯨꯊꯣꯛꯂꯒ ꯕꯖꯥꯔꯗ ꯑꯣꯔ ꯃꯥꯔꯀꯦꯠꯇ ꯄꯨꯊꯣꯛꯂꯒ ꯑꯩꯒꯤ ꯏꯃꯨꯡꯒꯤ ꯑꯋꯥꯠ ꯑꯄꯥ ꯄꯨꯝꯅꯃꯛ ꯃꯦꯟꯁꯤꯜꯂꯤ ꯑꯗꯨꯅ ꯃꯥꯔꯀꯦꯠ ꯄꯨꯊꯣꯛꯄ ꯃꯇꯝꯗꯁꯨ ꯈꯦꯠꯅꯕ ꯍꯥꯏꯕꯕꯨ ꯉꯁꯥꯏ ꯊꯨꯝꯃꯣꯛꯀ ꯄꯣꯂꯥꯡꯒ ꯃꯃꯟꯁꯤ ꯈꯦꯠꯅꯩ ꯃꯔꯝꯗꯤ ꯉꯁꯥꯏ ꯑꯩꯅ ꯍꯥꯏꯕꯒꯨꯝꯅ ꯊꯨꯝꯃꯣꯛꯇ ꯆꯪꯂꯤꯕ ꯄꯩꯌꯥꯁꯦ ꯄꯣꯂꯥꯡꯗꯗꯤ ꯆꯪꯗ꯭ꯔꯦ ꯃꯔꯝ ꯑꯗꯨꯅ ꯄꯣꯂꯥꯡꯁꯤꯗꯤ ꯂꯟꯕꯅꯤꯅ ꯃꯔꯝ ꯑꯗꯨꯅ ꯂꯟꯕꯅꯤꯅ ꯈꯦꯠꯅꯕ ꯍꯥꯏꯕꯗꯨ ꯑꯗꯨ ꯑꯣꯏꯔꯦ ꯑꯗꯨꯅ ꯂꯟꯕꯅꯤꯅ ꯄꯩꯌꯥꯗꯨ ꯌꯥꯝ ꯆꯪꯗ꯭ꯔꯦ ꯑꯗꯨꯒ ꯊꯨꯝꯃꯣꯛꯇꯨꯅ ꯄꯩꯌꯥ ꯌꯥꯝ ꯆꯪꯈ꯭ꯔꯦ ꯑꯗꯨꯅ ꯄꯩꯌꯥꯁꯤꯅ ꯀꯌꯥꯃꯨꯛ ꯀꯥꯟꯅꯕ꯭ꯔꯥ ꯍꯥꯏꯔꯒ ꯃꯌꯥꯝ ꯀꯥꯟꯅꯩ ꯑꯃ ꯑꯃꯒꯤ ꯑꯍꯩꯕ ꯄꯨꯊꯣꯛꯏ ꯊꯨꯝꯃꯣꯛ ꯄꯨꯊꯣꯛꯏ ꯈꯔꯥꯏ ꯄꯨꯊꯣꯛꯏ ꯌꯥꯡꯀꯣꯛ ꯄꯨꯊꯣꯛꯏ ꯑꯗꯨꯅ ꯃꯌꯥꯝꯁꯦ ꯋꯥꯒꯤ ꯁꯤꯅ ꯑꯩꯈꯣꯏꯒꯤꯗꯃꯛꯇ ꯍꯤꯡꯕꯒꯤ ꯂꯝꯕꯤ ꯑꯃ ꯄꯤꯕꯤ ꯍꯥꯏꯕꯁꯦ ꯑꯩ ꯍꯥꯏꯖꯅꯤꯡꯏ ꯃꯔꯝ ꯑꯗꯨꯅ ꯑꯩꯈꯣꯏꯅ ꯍꯤꯡꯂꯤ ꯃꯈꯩ ꯑꯩꯈꯣꯏ ꯀꯥꯟꯅꯅꯕ ꯍꯦꯟꯗꯤꯀ꯭ꯔꯥꯐ ꯍꯧꯖꯤꯛꯀꯤ ꯑꯥꯔꯠꯁ ꯑꯦꯟ ꯀ꯭ꯔꯥꯐꯁꯀꯤ ꯃꯇꯥꯡꯗ ꯁꯨꯃꯥꯏꯅ ꯇꯥꯏꯕꯪꯄꯥꯟ ꯑꯩꯈꯣꯏꯗ ꯄꯤꯕꯤ ꯍꯥꯏꯕꯁꯦ ꯑꯩ ꯍꯥꯏꯖꯅꯤꯡꯏ ꯏꯁꯣꯔꯅ ꯑꯩꯈꯣꯏꯒꯤ ꯍꯩꯖꯕ ꯑꯩꯒꯤ ꯇꯦꯂꯦꯟꯇꯦꯠ ꯑꯣꯏꯕ ꯏꯁꯣꯔꯅ ꯄꯤꯕꯤꯈ꯭ꯔꯕꯅꯤ ꯑꯗꯨꯅ ꯍꯦꯟꯗꯤꯀ꯭ꯔꯥꯐ ꯍꯩꯕ ꯌꯥꯎꯏ ꯍꯩꯇꯕ ꯌꯥꯎꯏ ꯍꯩꯇꯕ ꯄꯨꯝꯅꯃꯛꯁꯨ ꯃꯥꯒꯤ ꯍꯩꯅꯅꯕ ꯂꯝꯕꯤ ꯏꯁꯣꯔꯅ ꯄꯤꯕꯤ ꯑꯗꯨꯕꯨ ꯍꯦꯟꯗꯤꯀ꯭ꯔꯥꯐ ꯍꯥꯏꯕꯁꯤꯁꯨ ꯏꯁꯣꯔꯅ ꯄꯤꯕꯤꯕꯅꯤ ꯍꯥꯏꯕꯁꯦ ꯑꯩꯈꯣꯏ ꯀꯥꯎꯔꯣꯏꯗꯕꯅꯤ ꯑꯗꯨꯅ ꯄꯨꯝꯅꯃꯛ ꯑꯁꯦ ꯑꯩꯈꯣꯏ ꯄꯨꯟꯁꯤꯒꯤ ꯂꯝꯕꯤ ꯑꯃꯅꯤ ꯍꯥꯏꯕꯁꯦ ꯈꯟꯒꯗꯧꯕꯅꯤ ꯍꯦꯟꯗꯤꯀ꯭ꯔꯥꯐ ꯑꯣꯔ ꯅꯠꯇ꯭ꯔꯒ ꯑꯩꯈꯣꯏꯒꯤ ꯀ꯭ꯔꯥꯐꯁ ꯍꯥꯏꯕ ꯄꯨꯟꯅ ꯄꯨꯊꯣꯛꯄ ꯉꯁꯥꯏ ꯍꯥꯏꯕ ꯄꯨꯝꯅꯃꯛ ꯑꯁꯦ ꯑꯩꯈꯣꯏ ꯍꯤꯡꯂꯤꯉꯩꯗ ꯄꯨꯝꯅꯃꯛ ꯑꯁꯦ ꯑꯩꯈꯣꯏ ꯁꯤꯖꯤꯟꯅꯒꯗꯧꯕꯅꯤ ꯁꯤ ꯁꯤꯖꯤꯟꯅꯔꯒ ꯑꯩꯈꯣꯏꯒꯤꯗꯃꯛꯇ ꯀꯥꯟꯅꯕ ꯍꯥꯏꯕꯁꯤ ꯐꯪꯕꯅꯤ ꯑꯗꯨꯅ ꯈꯨꯠ ꯁꯥ ꯍꯩꯕ ꯍꯥꯏꯕꯁꯤ ꯑꯩꯈꯣꯏꯗ ꯗꯔꯀꯥꯔ ꯂꯩ ꯑꯗꯨꯅ ꯂꯣꯏꯅꯃꯛ ꯄ꯭ꯔꯤꯊꯤꯕꯤꯗ ꯂꯩꯔꯤꯕ ꯍꯤꯡꯂꯤꯕ ꯄꯨꯝꯅꯃꯛ ꯑꯁꯦ ꯃꯥꯒꯤ ꯃꯥꯒꯤ ꯇꯦꯂꯦꯟꯇꯦꯠ ꯂꯩꯕꯅꯤ ꯑꯗꯨꯕꯨ ꯍꯦꯟꯗꯤꯀ꯭ꯔꯥꯐꯇ ꯍꯤꯡꯕ ꯌꯥꯎꯏ ꯑꯣꯔ ꯑꯦꯅꯤ ꯀꯥꯔꯄꯦꯟꯇ꯭ꯔꯤꯗ ꯍꯤꯡꯕ ꯌꯥꯎꯏ ꯑꯗꯨꯕꯨ ꯑꯥꯔꯠ ꯑꯦꯟ ꯀ꯭ꯔꯥꯐꯁꯦ ꯃꯁꯤꯁꯨ ꯑꯩꯈꯣꯏ ꯍꯤꯡꯕꯒꯤ ꯂꯝꯕꯤ ꯑꯃ ꯄꯤꯕꯤ ꯍꯥꯏꯕꯁꯦ ꯑꯩꯈꯣꯏ ꯈꯛ ꯀꯥꯎꯔꯣꯏꯗꯕꯅꯤ ꯍꯤꯡꯂꯤꯉꯩꯗ ꯀ꯭ꯔꯥꯐ

ꯑꯩꯒꯤ ꯄꯥꯡꯒꯜ ꯑꯣꯔ ꯂꯧꯁꯤꯡ ꯒ꯭ꯌꯥꯟ ꯄꯨꯝꯅꯃꯛꯇ ꯏꯁꯣꯔꯅ ꯄꯤꯕꯤꯈ꯭ꯔꯕ ꯍꯥꯏꯕꯁꯦ ꯈꯛ ꯀꯥꯎꯔꯣꯏꯗꯕꯅꯤ ꯑꯗꯨꯅ ꯑꯩꯈꯣꯏꯒꯤꯗꯃꯛꯇ ꯏꯁꯣꯔꯅ ꯄꯤꯕꯤꯈ꯭ꯔꯕꯁꯦ ꯃꯇꯝ ꯈꯤꯕꯤꯛꯇ ꯏꯁꯣꯔꯕꯨ ꯅꯤꯡꯗꯨꯅ ꯑꯣꯔ ꯍꯤꯡꯂꯤ ꯃꯈꯩ ꯀꯥꯟꯅꯕ ꯍꯥꯏꯕꯁꯤ ꯂꯧꯒꯗꯧꯕꯅꯤ ꯍꯥꯏꯕꯁꯤ ꯑꯩꯍꯥꯛꯅ ꯍꯥꯏꯖꯅꯤꯡꯏ